ꯑꯩꯉꯣꯟꯗ ꯂꯩꯔꯤꯕ ꯏꯞꯁꯟ ꯑꯦꯜ ꯊ꯭ꯔꯤ ꯑꯩꯠꯇꯤ ꯑꯩꯠꯁꯦ ꯑꯩꯅ ꯑꯃꯥꯖꯣꯟꯗꯒꯤ ꯑꯣꯔꯗꯔ ꯇꯧꯕꯤ ꯑꯩꯅ ꯑꯣꯔꯗꯔ ꯇꯧꯕ ꯃꯇꯝꯗ ꯑꯣꯡꯂꯤ ꯁꯚꯦꯟ ꯗꯦꯖ ꯈꯛꯇ ꯋꯥꯟ ꯋꯤꯛ ꯈꯛꯇ ꯆꯪꯈꯤꯌꯦꯕ ꯏꯃꯥꯟꯅꯕ ꯑꯃꯒꯤ ꯂꯩꯕ ꯃꯇꯝꯗ ꯊꯥꯔꯇꯤ ꯗꯦꯖ ꯆꯪꯉꯦꯕ ꯊꯥ ꯑꯃ ꯆꯪꯉꯦꯕ ꯑꯗꯨꯅ ꯑꯩꯒꯤ ꯅꯨꯡꯉꯥꯏꯕ ꯍꯥꯏꯗꯤ ꯁꯤꯒꯤ ꯑꯣꯔꯗꯔ ꯁꯤꯒꯤ ꯄ꯭ꯔꯤꯟꯇꯔꯁꯤ ꯑꯣꯔꯗꯔ ꯇꯧꯕ ꯃꯇꯝꯗ ꯌꯥꯝꯅ ꯍꯥꯏꯗꯤ ꯐꯥꯁ ꯑꯣꯏꯅ ꯗꯤꯂꯤꯚꯔꯤ ꯇꯧꯋꯤ ꯑꯗꯒꯤ ꯁꯤꯒꯤ ꯄ꯭ꯔꯤꯟꯇꯔꯒꯤ ꯌꯥꯝꯅ ꯅꯨꯡꯉꯥꯏꯕ ꯑꯃꯅ ꯑꯩꯅ ꯃꯥꯏ ꯄ꯭ꯔꯤꯟ ꯄ꯭ꯔꯤꯟ ꯇꯧꯕ ꯃꯇꯝꯗ ꯌꯥꯝꯅ ꯐꯥꯁ ꯑꯣꯏ ꯑꯗꯒꯤ ꯃꯨꯛꯁꯦ ꯌꯥꯝꯅ ꯃꯌꯦꯛ ꯂꯥꯅ ꯀ꯭ꯂꯤꯌꯥꯔ ꯑꯣꯏꯅ ꯃꯥꯒꯤ ꯐꯣꯇꯣꯗꯨꯗ ꯂꯩꯔꯤꯕ ꯑꯦꯛꯖꯦꯛ ꯏꯝꯃꯦꯖꯇꯨꯃꯛ ꯌꯥꯝꯅ ꯃꯌꯦꯛ ꯂꯥꯅ ꯐꯪꯉꯤ ꯄ꯭ꯔꯤꯟ ꯇꯧꯕ ꯃꯇꯝꯗ ꯑꯗꯒꯤ ꯄꯩꯁꯥ ꯄꯩꯁꯥꯒꯤ ꯚꯦꯂꯨꯁꯦ ꯌꯥꯝꯅ ꯆꯪꯗꯦ ꯂꯤꯁꯤꯡ ꯃꯌꯥꯝꯅ ꯑꯇꯣꯞꯄ ꯄ꯭ꯔꯤꯟꯇꯔꯗ ꯂꯤꯁꯤꯡ ꯃꯔꯐꯨ ꯆꯪ ꯂꯤꯁꯤꯡ ꯇꯔꯥꯅꯤꯄꯥꯟ ꯆꯪꯕ ꯃꯇꯝꯗ ꯑꯩꯉꯣꯟꯗ ꯁꯤꯒꯤ ꯄ꯭ꯔꯤꯟꯇꯔꯁꯤ ꯂꯩꯕ ꯃꯇꯝꯗ ꯂꯤꯁꯤꯡ ꯇꯔꯥꯃꯥꯊꯣꯏ ꯈꯛꯇꯅ ꯂꯩꯈꯤ ꯑꯗꯒꯤ ꯃꯨꯛꯁꯦ ꯃꯨꯛ ꯃꯨꯛꯀꯤꯁꯤ ꯑꯩꯈꯣꯏꯗ ꯌꯥꯝꯅ ꯁꯦꯕꯤꯡ ꯑꯣꯏ ꯑꯗꯒꯤ ꯄ꯭ꯔꯤꯟ ꯇꯧꯕ ꯃꯇꯝꯗ ꯃꯨꯛ ꯑꯃꯗ ꯂꯨꯄꯥ ꯄꯩꯁꯥ ꯌꯥꯡꯈꯩ ꯆꯪꯉꯤ ꯄꯩꯁꯥ ꯌꯥꯡꯈꯩ ꯆꯪꯉꯤ ꯑꯇꯣꯞꯄꯗꯅ ꯂꯨꯄꯥ ꯑꯃ ꯆꯪꯕꯗꯨ ꯁꯤꯅ ꯁꯦꯕꯤꯡ ꯑꯣꯏꯕ ꯍꯦꯜꯂꯤ ꯑꯗꯒꯤ ꯃꯌꯦꯛꯁꯨ ꯚꯥꯁ ꯑꯣꯏꯅ ꯇꯧꯕ ꯃꯇꯝ ꯇꯧꯕ ꯃꯇꯝꯗ ꯍꯦꯚꯤ ꯂꯣꯗꯇ ꯑꯩꯈꯣꯏꯅ ꯊꯕꯛ ꯌꯥꯝꯅ ꯇꯧꯕꯁꯨ ꯉꯝꯃꯤ ꯃꯁꯤꯒꯤ ꯄ꯭ꯔꯤꯟ ꯃꯤꯅꯠ ꯃꯤꯅꯠ ꯑꯃꯗ ꯑꯗꯨꯝ ꯄ꯭ꯔꯤꯟ ꯄꯦꯖ ꯀꯨꯟꯊ꯭ꯔꯥ ꯅꯤꯐꯨ ꯀꯨꯟꯊ꯭ꯔꯥꯃꯨꯛ ꯑꯩꯈꯣꯏꯅ ꯄ꯭ꯔꯤꯟ ꯇꯧꯕ ꯉꯝꯃꯤ ꯑꯩꯒꯤ ꯃꯤꯇꯔ ꯑꯁꯤ ꯄ꯭ꯔꯤꯟꯇꯔ ꯑꯁꯤ ꯌꯥꯝꯅ ꯌꯥꯝ ꯅꯨꯡꯉꯥꯏ ꯃꯁꯤꯒꯤ ꯆꯦ ꯃꯁꯤ ꯃꯌꯥꯝꯅ ꯑꯩꯅꯁꯨ ꯔꯤꯀꯃꯦꯟ ꯇꯧꯔꯤ ꯃꯌꯥꯝꯅ ꯑꯇꯣꯞꯄꯁꯨ ꯂꯩꯕꯤꯌꯨ